ꯁꯤꯕꯨ ꯀꯩꯅꯣ ꯔꯦꯁꯇꯨꯔꯦꯟꯒꯤ ꯀꯩꯅꯣꯗꯨꯔꯣ ꯃꯦꯅꯦꯖꯔꯗꯨꯔꯣ ꯁꯤꯕꯣ ꯑꯣ ꯑꯩꯈꯣꯏꯁꯦ ꯉꯁꯤꯁꯦ ꯀꯩꯅꯣ ꯇꯧꯔꯝꯅꯦꯕ ꯍꯥꯏꯗꯤ ꯑꯩꯖꯦ ꯍꯥꯏꯗꯤ ꯔꯦꯁꯇꯨꯔꯦꯟ ꯅꯈꯣꯏꯒꯤ ꯔꯦꯁꯇꯨꯔꯦꯟꯗꯣ ꯌꯥꯝꯅ ꯍꯥꯏꯗꯤ ꯃꯃꯤꯡ ꯆꯠꯂꯦ ꯌꯥꯝꯅ ꯍꯥꯎꯋꯦꯅꯁꯨ ꯇꯥꯏ ꯑꯗꯣ ꯀꯩꯅꯣ ꯇꯧꯕ꯭ꯔꯣ ꯍꯥꯏꯗꯤ ꯔꯤꯖꯥꯞꯀꯨꯝꯕ ꯂꯩꯈ꯭ꯔꯕꯣ ꯁꯣꯝꯒꯤ ꯀꯩꯅꯣꯁꯤꯕꯣ ꯑꯣ ꯑꯗꯣ ꯀꯃꯥꯏ ꯇꯧꯕꯅꯣ ꯐꯨꯠ ꯑꯥꯏꯇꯦꯝ ꯀꯔꯤ ꯀꯔꯤꯁꯤꯕꯨ ꯀꯔꯤ ꯀꯔꯤ ꯐꯪꯗꯣꯏꯖꯥꯠꯅꯣ ꯁꯤꯕꯣ ꯑꯣ ꯑꯇꯩ ꯍꯥꯏꯗꯤ ꯑꯩꯈꯣꯏꯅ ꯆꯥꯕ ꯌꯥꯗꯕ ꯄꯣꯠꯀ ꯍꯥꯏꯗꯤ ꯂꯩꯗꯅꯀꯣ ꯍꯥꯏꯗꯤ ꯔꯤꯂꯤꯖꯟꯒꯤ ꯑꯣꯏꯕ ꯄꯣꯠ ꯂꯩꯗꯅ ꯑꯗꯨꯒꯨꯝꯕꯀꯗꯣ ꯀꯩꯅꯣ ꯇꯧꯕ꯭ꯔꯕ ꯍꯥꯏꯗꯤ ꯈꯥꯏꯗꯣꯛꯅ ꯊꯝꯕ꯭ꯔꯥꯕ ꯑꯗꯨꯝꯕꯀꯥꯗꯣ ꯑꯣ ꯑꯗꯣ ꯀꯩꯅꯣ ꯇꯧꯔꯣ ꯐꯨꯠ ꯑꯥꯏꯇꯦꯝ ꯑꯃ ꯑꯅꯤꯇ ꯍꯥꯏꯕꯤꯌꯣꯅꯦ ꯑꯩꯈꯣꯏꯅ ꯁꯤꯗꯒꯤ ꯏꯟꯇꯔꯦꯁꯇꯤꯡ ꯑꯣꯏꯕ꯭ꯔꯥꯅ ꯑꯝꯇ ꯌꯦꯡꯒꯦꯅꯦ ꯁꯨꯝ ꯍꯥꯏꯗꯤ ꯆꯝꯅ

ꯑꯗꯣ ꯕꯤꯖꯤꯇꯦꯕꯜꯁꯦ ꯀꯔꯤ ꯀꯔꯤ ꯑꯣꯏꯗꯣꯏꯖꯥꯠꯅꯣ ꯁꯤꯕꯣ ꯍꯥꯏꯗꯤ

ꯑꯣ ꯑꯗꯣ ꯀꯩꯅꯣ ꯇꯧꯕꯅꯦ ꯍꯥꯏꯗꯤ ꯍꯥꯏꯗꯤ ꯑꯗꯨꯝ ꯑꯦꯅꯤ ꯃꯇꯝꯗ ꯑꯗꯨꯝ ꯀꯩꯅꯣ ꯇꯧꯗꯣꯏ ꯌꯥꯕ ꯅꯠꯇ꯭ꯔꯣ ꯁꯤꯕꯣ ꯍꯥꯏꯗꯤ ꯑꯗꯨꯝ ꯐꯪꯗꯣꯏ ꯅꯠꯇ꯭ꯔꯥꯕ ꯑꯦꯅꯤ ꯃꯇꯝꯗ ꯑꯗꯣ ꯑꯩꯈꯣꯏꯗꯤ ꯍꯥꯏꯗꯤ ꯑꯩꯈꯣꯏꯁꯦ ꯃꯤ ꯑꯍꯨꯝꯃꯨꯛ ꯐꯦꯃꯤꯂꯤ ꯑꯣꯏꯕꯅꯤꯅ ꯑꯩꯈꯣꯏꯁꯦ ꯃꯤ ꯑꯍꯨꯝꯈꯛ ꯂꯥꯛꯇꯣꯏꯅꯦꯕ ꯀꯩꯅꯣ ꯇꯧꯕꯅꯦ ꯑꯩꯈꯣꯏꯁꯦ ꯍꯥꯏꯗꯤ ꯀꯩꯅꯣꯁꯦ ꯑꯩꯈꯣꯏ ꯑꯥ ꯐꯣꯔꯦꯅ꯭ꯔꯔꯣꯝꯒꯤꯗꯤ ꯀꯩꯅꯣ ꯇꯧꯏ ꯕꯤꯖꯤꯇꯦꯕꯜꯁꯦ ꯈꯔ ꯈꯦꯠꯅꯕ ꯍꯥꯏ ꯇꯥꯔꯦ ꯇꯦꯁꯁꯦ ꯑꯗꯣ ꯁꯨꯝ ꯑꯗ ꯂꯩꯔꯤꯒꯩꯁꯤꯅ ꯀꯃꯥꯏ ꯇꯧꯒꯦ ꯑꯩꯈꯣꯏ ꯑꯁꯣꯝꯒꯤꯁꯤꯅꯗꯤ ꯍꯥꯏꯗꯤ ꯌꯥꯝꯅ ꯍꯥꯎ ꯍꯥꯎꯕꯨꯗꯤ ꯍꯥꯎꯔꯒꯁꯨ ꯍꯥꯏꯗꯤ ꯌꯥꯝꯅ ꯏꯁꯥꯗ ꯀꯥꯟꯅꯕꯗꯣ ꯄꯤꯗꯕ ꯍꯥꯏ ꯇꯥꯔꯦ ꯁꯣꯝꯒꯤꯁꯦ ꯍꯥꯎꯗꯤ ꯀꯃꯥꯏ ꯇꯧꯒꯦ ꯁꯤꯕꯣ ꯍꯥꯏꯗꯤ ꯍꯥꯏꯗꯤ ꯑꯩꯈꯣꯏ ꯁꯣꯝꯗꯗꯤ ꯍꯥꯏꯗꯤ ꯍꯤꯗꯥꯛ ꯍꯥꯞꯆꯤꯜꯂꯒ ꯀꯔꯤ ꯀꯔꯤ ꯇꯧꯕ ꯑꯗꯨꯃꯥꯏ ꯊꯥꯕꯗꯣ ꯑꯗꯨꯒꯨꯝꯕ ꯑꯣꯏꯕ꯭ꯔꯥ ꯅꯠꯇ꯭ꯔꯒꯅ ꯀꯃꯥꯏ ꯇꯧꯒꯦ ꯑꯗꯨꯝꯕꯗꯣ ꯑꯣ ꯑꯣ ꯑꯣ ꯑꯗꯣ ꯀꯩꯅꯣꯝꯇ ꯍꯥꯏꯗꯤ ꯍꯣꯇꯦꯜꯁꯦ ꯀꯃꯥꯏ ꯇꯧꯒꯦ ꯍꯥꯏꯗꯤ ꯃꯑꯣꯡ ꯃꯔꯤꯜ ꯍꯥꯏꯗꯤ ꯅꯥꯟꯕ꯭ꯔꯥ ꯈꯨꯅꯥꯟ ꯍꯥꯏꯗꯤ ꯂꯩꯗꯅ ꯁꯨꯝ ꯍꯣꯇꯦꯜ ꯑꯇꯣꯞꯄꯗ ꯃꯃꯥꯡꯁꯨ ꯍꯣꯇꯦꯜ ꯑꯇꯣꯞꯄꯗ ꯂꯩꯔꯨꯕꯗ ꯍꯥꯏꯗꯤ ꯌꯥꯝꯅ ꯗꯔꯇꯤ ꯑꯣꯏꯕ ꯄꯣꯠ ꯌꯥꯝꯅ ꯌꯥꯎꯔꯝꯃꯦꯕ ꯍꯥꯏꯗꯤ ꯍꯥꯏꯗꯤ ꯃꯦꯅꯦꯖꯔꯗꯨꯅ ꯍꯥꯏꯕꯤꯗꯕꯒꯤꯔꯥ ꯑꯗꯨꯒꯨꯝꯕꯩꯔꯥ ꯈꯪꯗ꯭ꯔꯦ ꯑꯗꯨꯁꯨ ꯍꯥꯏꯗꯤ ꯑꯗꯨꯒꯨꯝꯕꯗꯣ ꯌꯥꯎꯕ꯭ꯔꯥ ꯈꯣꯠꯄ꯭ꯔꯥ ꯑꯗꯨꯝꯕꯗꯣ ꯑꯣ ꯑꯣ ꯀꯩꯅꯣ ꯇꯧꯔꯣ ꯑꯗꯨꯗꯤ ꯕꯨꯛ ꯑꯃ ꯇꯧꯁꯟꯕꯤꯔꯣ ꯑꯩꯈꯣꯏꯁꯨ ꯑꯩꯈꯣꯏꯁꯨ ꯂꯥꯛꯑꯅꯤ ꯑꯗꯨꯒ ꯀꯩꯅꯣ ꯇꯧꯔꯁꯤ ꯍꯥꯏꯗꯤ ꯑꯗꯨꯝ ꯋꯥꯔꯤ ꯁꯥꯟꯅꯔꯁꯦ ꯑꯗꯨꯒ ꯍꯣꯏ ꯍꯣꯏ ꯍꯣꯏ ꯌꯥꯔꯦ ꯌꯥꯔꯦ